ꯁꯔꯣꯁ ꯚꯥꯏ ꯉꯁꯥꯏ ꯅꯈꯣꯏ ꯗꯨꯀꯥꯟꯗꯒꯤ ꯁꯃꯣꯁꯥ ꯕꯨꯖꯤꯌꯥ ꯕꯨꯅꯤꯌꯥ ꯂꯧꯕꯗꯣ ꯑꯀꯥꯎꯕ ꯄꯣꯠ ꯈꯔ ꯂꯩꯍꯧꯔꯦ ꯀꯥꯎꯔꯤꯕ ꯄꯣꯠ ꯑꯗꯨ ꯖꯤꯂꯤꯕꯤ ꯂꯥꯜ ꯃꯣꯍꯣꯟ ꯑꯗꯨꯁꯤꯡꯗꯨꯅꯤ ꯑꯗꯨ ꯈꯔ ꯊꯨꯅ ꯑꯝꯇ ꯄꯨꯕꯤꯅ ꯇꯧꯔꯣ ꯁꯣꯝꯗ ꯁ꯭ꯇꯥꯔꯒꯤ ꯀꯣꯟꯅꯗ꯭ꯔꯦ ꯈꯔ ꯊꯨꯅ ꯇꯧꯕꯤꯔꯛꯑꯣ